ꯍꯟꯗꯛ ꯑꯩꯅ ꯑꯩꯒꯤ ꯑꯦꯀꯥꯎꯟ ꯕꯦꯡꯒꯤ ꯑꯦꯀꯥꯎꯟ ꯆꯦꯛ ꯇꯧꯔꯨꯕ ꯃꯇꯝꯗ ꯍꯟꯗꯛꯀꯤ ꯊꯥꯒꯤ ꯃꯣꯕꯥꯏꯜ ꯔꯤꯆꯥꯔꯖ ꯇꯧꯅꯕꯕꯨꯗꯤ ꯁꯦꯜ ꯃꯇꯤꯛ ꯆꯥꯅ ꯂꯩꯔꯦ ꯑꯗꯨꯕꯨ ꯑꯇꯣꯄ ꯑꯇꯣꯞꯄ ꯑꯋꯥꯠꯄ ꯃꯃꯥꯡꯗ ꯂꯥꯛꯀꯗ꯭ꯔꯥ ꯍꯥꯏꯅ ꯑꯩꯅ ꯈꯜꯂꯦ ꯍꯥꯏꯕꯗꯤ ꯃꯣꯕꯥꯏꯜ ꯔꯤꯆꯥꯔꯖꯄꯨ ꯍꯦꯟꯅ ꯂꯨꯕ ꯑꯩꯒꯤ ꯀꯤꯆꯟꯒꯤ ꯗꯔꯀꯥꯔ ꯑꯣꯏꯕ ꯑꯣꯏꯔꯣ ꯅꯠꯇ꯭ꯔꯒ ꯑꯩꯅ ꯊꯣꯛꯇꯕ ꯌꯥꯗꯕ ꯄꯩꯁꯥ ꯑꯣꯏꯔꯣ ꯑꯗꯨꯅ ꯃꯔꯝ ꯑꯣꯏꯔꯒ ꯍꯟꯗꯛꯀꯤ ꯐꯣꯟꯒꯤ ꯔꯤꯆꯥꯔꯖꯀꯤꯗꯃꯛꯁꯦ ꯁꯦꯜ ꯃꯇꯤꯛ ꯆꯥꯅ ꯂꯩꯔꯕꯁꯨ ꯃꯃꯥꯡꯗ ꯐꯣꯟ ꯔꯤꯆꯥꯔꯖ ꯇꯧꯗ꯭ꯔꯤꯉꯩꯒꯤ ꯃꯃꯥꯡꯗ ꯂꯥꯛꯀꯗꯧꯔꯤꯕ ꯑꯔꯨꯕ ꯗꯔꯀꯥꯔ ꯍꯦꯟꯅ ꯗꯔꯀꯥꯔ ꯑꯣꯏꯕ ꯃꯌꯥꯝꯁꯦ ꯑꯩꯅ ꯎꯕꯁꯨ ꯐꯪꯉꯦ ꯑꯗꯨꯒ ꯍꯟꯗꯛ ꯃꯔꯛ ꯑꯩꯁꯦ ꯑꯩꯒꯤ ꯊꯕꯛ ꯊꯕꯛꯁꯨ ꯇꯧꯗ꯭ꯔꯤꯕꯅꯤꯅ ꯑꯇꯣꯞꯄ ꯑꯇꯣꯞ ꯑꯇꯣꯞ ꯑꯇꯣꯞꯄ ꯂꯝꯕꯤ ꯂꯩꯇꯦ ꯁꯦꯜ ꯆꯪꯂꯛꯅꯕꯁꯨ ꯑꯗꯨꯅ ꯃꯔꯝ ꯑꯣꯏꯔꯒ ꯃꯣꯕꯥꯏꯜ ꯔꯤꯆꯥꯔꯖꯀꯤꯗꯃꯛ ꯄꯩꯁꯥ ꯂꯩꯔꯕꯁꯨ ꯃꯃꯥꯡ ꯃꯃꯥꯡꯗ ꯂꯩꯒꯗꯧꯕ ꯄ꯭ꯔꯣꯕ꯭ꯂꯦꯝ ꯃꯌꯥꯝ ꯗꯔꯀꯥꯔ ꯃꯌꯥꯝ ꯑꯗꯨꯁꯤꯡꯒꯤꯗꯃꯛ ꯄꯩꯁꯥꯕꯨꯗꯤ ꯑꯩ ꯍꯧꯖꯤꯛ ꯂꯩꯇ꯭ꯔꯤ ꯍꯥꯏꯕ ꯑꯗꯨꯅ ꯇꯥꯛꯄꯗꯤ ꯑꯩꯒꯤ ꯃꯣꯕꯥꯏꯜ ꯔꯤꯆꯥꯔꯖ ꯇꯧꯒꯗꯧꯕꯒꯤ ꯄꯩꯁꯥꯗꯨꯅ ꯁꯤꯖꯤꯟꯅꯕ ꯇꯥꯕꯅꯤ ꯍꯥꯏꯅ ꯑꯩꯅ ꯈꯜꯂꯤ ꯑꯗꯨꯒ ꯃꯣꯕꯥꯏꯜ ꯔꯤꯆꯥꯔꯖꯁꯨ ꯇꯧꯗꯕ ꯌꯥꯗꯦ ꯍꯥꯏꯕꯗꯤ ꯑꯃ ꯑꯣꯏꯔꯁꯨ ꯑꯃ ꯑꯣꯏꯔꯁꯨ ꯑꯅꯥ ꯑꯌꯦꯛ ꯑꯣꯏꯔꯁꯨ ꯅꯨꯡꯉꯥꯏꯕ ꯄꯥꯎ ꯑꯣꯏꯔꯁꯨ ꯅꯨꯡꯉꯥꯏꯇꯕ ꯄꯥꯎ ꯑꯣꯏꯔꯁꯨ ꯅꯠꯇ꯭ꯔꯒ ꯃꯤ ꯑꯃꯅ ꯑꯊꯥꯞꯄ ꯂꯝꯗ ꯂꯩꯔꯒ ꯑꯩꯉꯣꯟꯗ ꯋꯥ ꯑꯃ ꯃꯔꯨ ꯑꯣꯏꯅ ꯍꯥꯏꯅꯤꯡꯂꯕꯁꯨ ꯑꯩꯒꯤ ꯐꯣꯟꯁꯤꯅ ꯔꯤꯆꯥꯔꯖ ꯂꯩꯇꯕ ꯐꯣꯟꯁꯤꯅ ꯁꯤꯔꯒ ꯂꯩꯔꯕꯗꯤ ꯃꯁꯤꯁꯦ ꯌꯥꯝꯅ ꯑꯩꯒꯤꯗꯃꯛꯁꯨ ꯃꯤꯒꯤꯗꯃꯛꯁꯨ ꯑꯩꯒꯤꯗꯃꯛꯁꯨ ꯌꯥꯝꯅ ꯑꯀꯥꯏꯕ ꯂꯥꯛꯀꯅꯤ ꯈꯜꯂꯦ ꯑꯗꯨꯕꯨ ꯄꯩꯁꯥ ꯆꯤꯟꯕꯅ ꯃꯔꯝ ꯑꯣꯏꯔꯒ ꯍꯟꯗꯛꯀꯤ ꯔꯤꯆꯥꯔꯖꯁꯦ ꯍꯥꯞꯄ ꯉꯝꯕꯁꯨ ꯌꯥꯏ ꯉꯝꯗꯕꯁꯨ ꯌꯥꯏ